ꯍꯜꯂꯣ

ꯐꯣꯟ ꯄꯥꯏꯕꯤꯔꯛꯏꯁꯦ ꯑꯩꯈꯣꯏꯒꯤ ꯁꯪꯒꯣꯝ ꯌꯣꯟꯕꯒꯤ ꯐꯥꯝ ꯇꯧꯕ ꯑꯗꯨꯝꯕ ꯃꯐꯝꯗꯨ ꯑꯣꯏꯕꯤꯔꯕ꯭ꯔꯣ ꯑꯧ ꯁꯪꯒꯣꯝ ꯈꯔ ꯂꯧꯒꯦ ꯇꯧꯕꯅꯦ ꯑꯩꯈꯣꯏꯒꯤ ꯌꯨꯝꯒꯤ ꯐꯪꯁꯟ ꯑꯃ ꯂꯩꯔꯕ ꯑꯗꯨꯒ ꯁꯪꯒꯣꯝꯗꯤ ꯄꯥꯎꯗꯔ ꯑꯣꯏꯅꯁꯨ ꯂꯤꯀ꯭ꯋꯤꯠ ꯑꯣꯏꯅꯁꯨ ꯑꯗꯨꯝ ꯐꯪꯒꯗ꯭ꯔꯥ ꯑꯣ ꯁꯪꯒꯣꯝꯗꯤ ꯀ꯭ꯋꯥꯂꯤꯇꯤꯗꯤ ꯐꯕ ꯈꯦꯠꯅꯕ ꯑꯗꯨꯒꯨꯝꯕ ꯂꯩꯕ꯭ꯔꯣ ꯍꯣꯏ ꯃꯃꯤꯡꯕꯨꯗꯤ ꯇꯥꯔꯦ ꯑꯗꯨꯗ ꯑꯩꯁꯨ ꯐꯣꯟꯁꯦ ꯇꯧꯖꯔꯛꯄꯅꯦ ꯑꯗ ꯅꯣꯏꯗꯒꯤ ꯂꯧꯒꯦꯅ ꯑꯗꯨ ꯁꯪꯒꯣꯝꯁꯦ ꯑꯩꯅ ꯗꯔꯀꯥꯔ ꯑꯣꯏꯕꯁꯤ ꯂꯤꯀ꯭ꯋꯤꯠ ꯑꯣꯏꯅ ꯂꯤꯇꯔ ꯀꯨꯟꯅꯦꯕꯀꯣ ꯑꯗꯨꯒ ꯄꯥꯎꯗꯔ ꯑꯣꯏꯅꯁꯨ ꯈꯔ ꯄꯥꯝꯕ ꯄꯥꯎꯗꯔ ꯑꯣꯏꯅ ꯀꯦ ꯖꯤ ꯇꯔꯥꯃꯨꯛꯀ ꯄꯥꯝꯕ ꯑꯗꯨ ꯑꯗꯨꯝ ꯌꯥꯒꯗꯕ ꯅꯠꯇ꯭ꯔꯣ ꯂꯧꯕ ꯂꯩꯒꯗ꯭ꯔꯣ ꯅꯨꯃꯤꯠꯅ ꯉꯁꯤꯗꯒꯤ ꯍꯌꯦꯡ ꯍꯪꯆꯤꯠ ꯂꯧꯒꯦ ꯑꯩ ꯍꯪꯆꯤꯠꯁꯤ ꯐꯪꯁꯟꯅꯦꯕꯀꯣ ꯑꯗꯨ ꯑꯩꯅ ꯍꯥꯟꯅ ꯈꯔ ꯃꯥꯡꯖꯧꯅꯅ ꯍꯥꯏꯅꯤꯡꯕꯒꯤꯅꯦꯕ ꯍꯪꯆꯤꯠꯁꯦ ꯂꯧꯅꯤꯡꯕꯅꯦ ꯑꯗꯣ ꯗꯤꯂꯤꯚꯔꯤ ꯇꯧꯕ ꯌꯥꯒꯗ꯭ꯔꯣ ꯑꯣ ꯌꯥꯔꯒꯗꯤ ꯗꯤꯂꯤꯚꯔꯤ ꯑꯣꯏꯅ ꯇꯧꯕꯤꯔꯛꯑꯣꯅꯦ ꯑꯥ ꯂꯤꯀ꯭ꯋꯤꯠ ꯑꯣꯏꯅ ꯂꯤꯇꯔ ꯀꯨꯟ ꯂꯧꯒꯗꯕꯅꯦ ꯑꯗꯨꯒ ꯄꯥꯎꯗꯔꯅ ꯂꯤꯇꯔ ꯇꯔꯥ ꯑꯃꯒ ꯑꯗꯨ ꯂꯤꯇꯔꯗ ꯀꯌꯥꯃꯨꯛ ꯑꯣꯏꯒꯦ ꯄ꯭ꯔꯥꯏꯁꯇꯤ ꯍꯣꯏ ꯗꯤꯁꯀꯥꯎꯟꯗꯤ ꯄꯤꯕꯤꯔꯣ ꯍꯥꯏꯖꯕ ꯇꯥꯔꯦ ꯑꯩꯈꯣꯏꯗꯤ ꯌꯥꯝꯅ ꯂꯧꯒꯗꯕꯅꯤꯅ ꯄꯨꯡꯗꯤ ꯌꯥꯔꯤꯃꯈꯩ ꯑꯩꯗꯤ ꯉꯟꯕꯗꯤ ꯄꯥꯝꯃꯦ ꯑꯌꯨꯛꯀꯤ ꯄꯨꯡ ꯃꯥꯄꯟ ꯑꯗꯥꯏꯕꯨꯛꯇ ꯌꯧꯍꯟꯕꯤꯔꯛꯑꯒꯗꯤ ꯌꯥꯝ ꯅꯨꯡꯉꯥꯏꯖꯒꯅꯤ ꯍꯣꯏ ꯍꯣꯏ ꯍꯣꯏ ꯑꯩꯒꯤ ꯑꯦꯗ꯭ꯔꯦꯁꯇꯨꯕꯨꯗꯤ ꯊꯥꯔꯛꯑꯒꯦ ꯑꯗꯨ ꯂꯤꯇꯔꯗ ꯄ꯭ꯔꯥꯏꯁꯇꯤ ꯀꯌꯥꯃꯨꯛ ꯑꯣꯏꯒꯦ ꯑꯣ ꯐꯔꯦ ꯐꯔꯦ ꯌꯥꯝ ꯅꯨꯡꯉꯥꯏꯖꯔꯦ ꯑꯗꯨꯗꯤ ꯑꯗꯨꯃꯥꯏꯅ ꯇꯧꯕꯤꯔꯛꯑꯣ ꯑꯩꯁꯨ ꯑꯦꯗ꯭ꯔꯦꯁꯇꯨ ꯊꯥꯔꯛꯑꯒꯦ ꯂꯤꯀ꯭ꯋꯤꯠꯇ ꯂꯤꯇꯔ ꯀꯨꯟ ꯑꯃꯒ ꯄꯥꯎꯗꯔ ꯑꯣꯏꯅ ꯀꯦ ꯖꯤ ꯇꯔꯥ ꯑꯃꯒ ꯄꯤꯕꯤꯔꯛꯑꯣ ꯍꯣꯏ